ꯑꯩꯁꯤ ꯏꯍꯥꯟ ꯍꯥꯟꯅ ꯁꯟꯁꯥꯏꯟ ꯑꯦꯀꯥꯗꯃꯤꯗ ꯀ꯭ꯂꯥꯁ ꯋꯥꯟꯗꯒꯤꯅ ꯀ꯭ꯂꯥꯁ ꯐꯥꯏꯞꯐꯧ ꯇꯝꯖꯔꯛꯑꯦ ꯑꯗꯨꯒꯤ ꯃꯇꯨꯡꯗ ꯀ꯭ꯂꯥꯁ ꯐꯥꯏꯐꯇꯒꯤ ꯑꯩꯁꯦ ꯀꯩꯅꯣꯗ ꯇꯝꯖꯔꯛꯑꯦ ꯍꯦꯄꯤ ꯗꯦꯁꯇ ꯑꯗꯨꯒ ꯃꯊꯪꯅ ꯀ꯭ꯂꯥꯁ ꯁꯤꯛꯁꯁꯦ ꯑꯩ ꯀꯦꯟꯗ꯭ꯔ ꯕꯤꯗ꯭ꯌꯥꯂꯦꯗ ꯇꯝꯖꯔꯛꯑꯦ ꯑꯗꯨꯒꯤ ꯃꯇꯨꯡꯗ ꯑꯩꯁꯦ ꯂꯥꯛꯑꯒ ꯁꯤꯗꯒꯤ ꯁꯕꯦꯟꯗꯒꯤꯅ ꯀ꯭ꯂꯥꯁ ꯇꯦꯟꯕꯨꯛꯁꯤꯅ ꯃꯦꯒꯥ ꯃꯅꯤꯄꯨꯔ ꯁ꯭ꯀꯨꯜꯗ ꯇꯝꯖꯔꯛꯑꯦ ꯑꯗꯨꯒꯤ ꯃꯇꯨꯡ ꯍꯥꯌꯔ ꯁꯦꯀꯦꯟꯗꯔꯤꯁꯤꯅ ꯏꯂ ꯏꯂꯕꯦꯟ ꯇꯨꯌꯦꯜꯞꯁꯤꯅ ꯇꯦꯝꯄꯜ ꯑꯣꯐ ꯂꯔꯅꯤꯡ ꯀꯥꯟꯆꯤꯄꯨꯔꯗ ꯇꯝꯃꯛꯑꯦ ꯑꯩꯒꯤ ꯀꯣꯂꯦꯁꯅ ꯏꯝꯐꯥꯜ ꯀꯣꯂꯦꯁꯇꯒꯤ ꯒ꯭ꯔꯦꯖꯨꯋꯦꯁꯟ ꯒ꯭ꯔꯦꯖꯨꯋꯦꯠ ꯇꯧꯔꯛꯑꯦ ꯑꯗꯨꯒ ꯊꯕꯛꯁꯤ ꯑꯩ ꯍꯧꯖꯤꯛ ꯍꯧꯖꯤꯛ ꯌꯨꯅꯥꯀꯣ ꯁ꯭ꯀꯨꯜꯗ ꯇꯤꯆꯔ ꯑꯣꯏꯅ ꯊꯕꯛ ꯄꯨꯖꯔꯤ